ꯌꯣꯒꯥ ꯄꯥꯡꯊꯣꯛꯄꯅ ꯑꯩꯈꯣꯏꯗ ꯑꯗꯨꯛꯀꯤ ꯃꯇꯤꯛ ꯅꯨꯡꯉꯥꯏꯍꯜꯂꯤ ꯍꯥꯏ ꯇꯥꯔꯗꯤꯅꯦ ꯌꯣꯒꯥꯁꯦ ꯑꯗꯨꯛꯀꯤ ꯃꯇꯤꯛ ꯀꯥꯟꯅꯍꯜꯂꯤ ꯃꯤꯑꯣꯏꯕꯒꯤ ꯍ꯭ꯌꯨꯃꯦꯟꯒꯤ ꯏꯃ꯭ꯌꯨꯟ ꯁꯤꯁꯇꯦꯝ ꯂꯩꯔꯤꯕ ꯑꯩꯈꯣꯏ ꯍꯛꯆꯥꯡꯗ ꯂꯩꯔꯤꯕ ꯃꯌꯥꯝ ꯑꯁꯤ ꯌꯣꯒꯥ ꯇꯧꯕꯅ ꯍꯥꯏꯗꯤ ꯑꯗꯨꯛꯀꯤ ꯃꯇꯤꯛ ꯀꯥꯟꯅꯍꯜꯂꯦꯕ ꯌꯣꯒ ꯇꯧꯔꯗꯤ ꯑꯩꯈꯣꯏꯒꯤ ꯁꯝꯅ ꯍꯥꯏꯔꯕꯗ ꯑꯉꯥꯡ ꯑꯃꯅ ꯍꯥꯔꯠꯀꯤ ꯄ꯭ꯔꯣꯕ꯭ꯂꯦꯝ ꯂꯩꯔꯦ ꯈꯜꯂꯁꯦꯕ ꯍꯥꯔꯠ ꯄ꯭ꯔꯣꯕ꯭ꯂꯦꯝ ꯂꯩꯕꯗ ꯑꯩꯈꯣꯏꯒꯤ ꯁꯣꯔ ꯍꯣꯟꯗꯣꯛ ꯍꯣꯟꯖꯤꯟ ꯇꯧꯕꯒꯤꯗ ꯄ꯭ꯔꯣꯕ꯭ꯂꯦꯝ ꯂꯩꯔꯦ ꯈꯜꯂꯁꯤ ꯌꯣꯒꯥꯁꯤꯗꯗꯤ ꯂꯣꯏꯅ ꯌꯣꯒꯥ ꯇꯧꯕ ꯍꯥꯏꯁꯤ ꯂꯣꯏꯅ ꯁꯨꯗꯣꯏꯅꯦꯕ ꯑꯩꯈꯣꯏꯒꯤ ꯍꯥꯔꯠꯀꯤ ꯑꯣꯏꯒꯦꯔ ꯂꯪꯁꯀꯤ ꯑꯣꯏꯒꯦꯔ ꯑꯦꯅꯤ ꯄ꯭ꯔꯣꯕ꯭ꯂꯦꯝ ꯈꯨꯗꯤꯡꯃꯛꯇ ꯌꯣꯒꯥꯁꯤꯗ ꯌꯥꯎꯗꯣꯏꯅꯦꯕ ꯍꯥꯏꯗꯤ ꯍꯥꯔꯠꯀꯤ ꯄ꯭ꯔꯣꯕ꯭ꯂꯦꯝ ꯂꯩꯔꯁꯨ ꯌꯣꯒꯥꯒꯤꯗ ꯇꯧꯔꯒ ꯑꯩꯈꯣꯏꯅ ꯍꯛꯆꯥꯡꯗꯁꯨ ꯑꯩꯈꯣꯏꯒꯤꯗꯤ ꯁꯤꯡꯂꯤ ꯅꯥꯎꯔꯤ ꯁꯣꯟꯊꯔꯝꯕ ꯃꯌꯥꯝ ꯀꯩꯀꯥꯗꯨꯁꯨ ꯂꯣꯏꯅ ꯁꯣꯟꯊꯔꯔꯣꯏ ꯑꯩꯈꯣꯏꯒꯤ ꯑꯩꯈꯣꯏꯒꯤ ꯍꯛꯆꯥꯡꯗ ꯂꯩꯔꯝꯕ ꯐꯠꯇꯕ ꯈꯣꯠꯇꯕ ꯅꯨꯡꯉꯥꯏꯇꯕ ꯆꯠꯇꯕ ꯈꯣꯠꯇꯕ ꯂꯩꯔꯝꯕꯁꯤꯡ ꯌꯣꯒꯥꯁꯤꯅ ꯁꯥꯟꯅꯔꯕꯅꯤꯅ ꯅꯣꯡꯃꯒꯤ ꯅꯣꯡꯃꯒꯤ ꯄꯨꯡ ꯑꯅꯤ ꯑꯍꯨꯝ ꯑꯅꯤ ꯑꯍꯨꯝ ꯁꯥꯟꯅꯔꯕꯗꯤ ꯍꯥꯏꯗꯤ ꯑꯩꯈꯣꯏ ꯍꯛꯆꯥꯡꯗ ꯁꯣꯟꯊꯔꯝꯕ ꯂꯩꯔꯝꯕ ꯃꯌꯥꯝ ꯀꯌꯥꯝꯗꯨꯁꯨ ꯀꯩꯝꯇ ꯁꯣꯟꯊꯔꯔꯣꯏ ꯑꯗꯨꯗꯒꯤ ꯑꯩꯈꯣꯏꯒꯤ ꯍꯛꯆꯥꯡꯗ ꯐꯠꯇꯕ ꯈꯣꯠꯇꯕ ꯂꯩꯔꯝꯕ ꯑꯩꯈꯣꯏꯒꯤ ꯐꯠꯇꯕ ꯄꯥꯔꯇꯤꯀꯜꯁ ꯃꯌꯥꯝꯁꯦ ꯁꯤꯁꯨ ꯂꯣꯏꯅ ꯆꯠꯈ꯭ꯔꯅꯤꯕ ꯌꯣꯒꯥ ꯁꯥꯟꯅꯔꯗꯤ ꯌꯣꯒꯥ ꯁꯥꯟꯅꯕꯅ ꯌꯣꯒꯥ ꯁꯥꯟꯅꯕꯁꯦ ꯑꯗꯨꯛꯀꯤ ꯃꯇꯤꯛ ꯇꯉꯥꯏ ꯐꯗꯦ ꯃꯔꯨꯁꯨ ꯑꯣꯏ ꯌꯣꯒꯥ ꯁꯥꯟꯅꯔꯕꯅꯤꯅ ꯌꯣꯒꯥꯁꯤꯅ ꯍꯥꯏꯗꯤ ꯑꯩꯈꯣꯏꯒꯤ ꯃꯤꯑꯣꯏꯕꯁꯤꯗ ꯀꯥꯟꯅꯕꯁꯦ ꯌꯥꯝꯅ ꯄꯤ ꯌꯣꯒꯥ ꯌꯣꯒꯁꯦ ꯍꯥꯏꯗꯤ ꯃꯤꯑꯣꯏꯕꯗ ꯁꯥꯟꯅꯕꯗꯗꯤ ꯌꯥꯝꯅ ꯃꯔꯨ ꯑꯣꯏꯕ ꯌꯣꯒꯥ ꯇꯧꯔꯕꯅꯤꯅ ꯑꯩꯈꯣꯏꯒꯤ ꯍꯥꯏꯗꯤ ꯁꯤꯡꯂꯤ ꯅꯥꯎꯔꯤ ꯁꯣꯟꯊꯔꯝꯕ ꯂꯩꯔꯕꯁꯨ ꯌꯣꯒꯥ ꯁꯥꯟꯅꯔꯕꯅꯤꯅ ꯍꯥꯏꯗꯤ ꯌꯣꯒꯥꯁꯦ ꯅꯣꯡꯃꯒꯤ ꯄꯨꯡ ꯑꯃꯅꯤ ꯑꯃꯅꯤ ꯍꯥꯏꯁꯤꯗ ꯃꯥꯏ ꯃꯥꯏꯒꯤ ꯃꯈꯟ ꯃꯈꯟ ꯌꯥꯝ ꯌꯥꯝꯃꯤ ꯌꯣꯒꯥ ꯁꯥꯟꯅꯕꯁꯦ ꯍꯥꯏꯗꯤ ꯑꯩꯈꯣꯏꯒꯤ ꯍꯛꯆꯥꯡ ꯕꯣꯗꯤ ꯏꯁꯇ꯭ꯔꯦꯠꯆꯤꯡ ꯇꯧꯕ ꯑꯗꯨꯗꯒꯤ ꯃꯁꯜ ꯁꯣꯟꯊꯔꯛꯄ ꯑꯗꯨꯗꯒꯤ ꯌꯥꯝ ꯂꯩꯈ꯭ꯔꯦ ꯌꯣꯒꯥ ꯁꯥꯟꯅꯕ ꯍꯥꯏꯁꯦ ꯌꯣꯒꯥꯁꯤ ꯌꯣꯒꯥ ꯁꯥꯟꯅꯔꯕꯅꯤꯅ ꯍꯥꯏꯗꯤ ꯑꯩꯈꯣꯏ ꯍꯛꯆꯥꯡꯒꯤ ꯇꯜꯂꯝꯕ ꯈꯣꯠꯂꯝꯕ ꯃꯌꯥꯝꯗꯣ ꯑꯃꯠꯇ ꯂꯩꯔꯔꯣꯏ ꯍꯥꯏꯗꯤ ꯍꯩꯅꯁꯨ ꯁꯥꯟꯅꯔꯕꯅꯤꯅ ꯅꯣꯡꯃꯒꯤ ꯁꯨꯝ ꯗꯦꯂꯤꯚꯔꯤ ꯑꯣꯏꯅ ꯅꯣꯡꯃꯒꯤ ꯄꯨꯡ ꯃꯔꯤ ꯃꯉꯥ ꯃꯔꯤ ꯃꯉꯥ ꯁꯨꯝ ꯌꯥꯝꯗ꯭ꯔꯁꯨ ꯀꯣ ꯍꯥꯏꯗꯤ ꯄꯨꯡ ꯃꯔꯤ ꯃꯉꯥꯁꯦ ꯁꯥꯡꯉꯦ ꯍꯥꯏ ꯇꯥꯔꯁꯨ ꯅꯣꯡꯃꯒꯤ ꯄꯨꯡꯈꯥꯏ ꯑꯃ ꯑꯣꯏꯔꯣ ꯄꯨꯡ ꯑꯃ ꯑꯣꯏꯔꯣ ꯁꯥꯟꯅꯔꯕꯅꯤꯅ ꯅꯣꯡꯃꯒꯤ ꯗꯦꯜꯂꯤ ꯑꯣꯏꯅ ꯁꯥꯟꯅꯔꯕꯅꯤꯅ ꯍꯥꯏꯗꯤ ꯍꯛꯆꯥꯡꯗ ꯁꯦꯡꯉꯝꯗꯕ ꯈꯣꯠꯇꯕ ꯂꯩꯔꯤꯕ ꯃꯌꯥꯝꯁꯨ ꯂꯣꯏꯅ ꯁꯦꯡꯉꯅꯤ ꯑꯗꯨꯗꯒꯤ ꯁꯥꯟꯅꯔꯕꯅꯤꯅ ꯁꯥꯟꯅꯕ ꯍꯥꯟꯅ ꯁꯥꯟꯅꯔꯝꯗꯕꯗꯣ ꯍꯥꯏꯗꯤ ꯁꯥꯟꯅꯔꯕꯅꯤꯅ ꯁꯥꯟꯅꯅꯤꯡꯕꯒꯤ ꯋꯥꯈꯜꯁꯨ ꯄꯣꯛꯂꯛꯑꯅꯤ ꯌꯣꯒꯥ ꯁꯥꯟꯅꯔꯒ ꯑꯩꯈꯣꯏ ꯍꯛꯆꯥꯡꯁꯤꯗ ꯅꯨꯡꯉꯥꯏꯇꯕ ꯈꯣꯠꯇꯕ ꯀꯌꯥ ꯑꯃ ꯂꯩꯔꯕꯁꯨ ꯍꯥꯏꯗꯤ ꯈꯨꯗꯛꯇ ꯐꯕ ꯉꯝꯗ꯭ꯔꯁꯨ ꯇꯞꯅ ꯇꯞꯅ ꯇꯞꯅ ꯐꯔꯛꯇꯣꯏꯅꯦꯕ ꯌꯣꯒꯥ ꯁꯥꯟꯅꯔꯒ ꯌꯣꯒꯥ ꯍꯥꯏꯁꯦ ꯑꯗꯨꯛꯀꯤ ꯃꯇꯤꯛ ꯃꯤꯑꯣꯏꯕꯗ ꯁꯥꯟꯅꯕꯗ ꯅꯨꯄꯤ ꯑꯍꯟ ꯑꯣꯏꯒꯦꯔꯥ ꯑꯉꯥꯡ ꯑꯣꯏꯒꯦꯔꯥ ꯅꯨꯄꯥ ꯑꯣꯏꯒꯦꯔꯥ ꯑꯦꯅꯤ ꯁꯥꯟꯅꯕꯗ ꯃꯉꯣꯟꯗ ꯌꯥꯗꯕ ꯂꯩꯇꯦ ꯂꯣꯏꯅ ꯌꯥꯅꯤ ꯌꯣꯒꯥ ꯁꯥꯟꯅꯕꯁꯦ ꯑꯗꯨꯛꯀꯤ ꯃꯇꯤꯛ ꯀꯥꯟꯅꯕ ꯄꯤ ꯑꯩꯁꯦ ꯏꯁꯥꯃꯛꯁꯨ ꯌꯣꯒꯥꯗ ꯁꯥꯟꯅꯩꯑꯕ ꯀꯣ ꯍꯥꯏꯗꯤ ꯌꯣꯒꯥ ꯑꯩ ꯍꯥꯟꯅ ꯍꯛꯆꯥꯡꯗ ꯂꯩꯔꯝꯕ ꯑꯅꯥꯕ ꯃꯌꯥꯝ ꯃꯌꯥꯝ ꯂꯩꯔꯝꯃꯦꯕ ꯑꯗꯣ ꯌꯣꯒꯥ ꯁꯥꯟꯅꯕꯗꯒꯤ ꯅꯣꯡꯃꯒꯤ ꯑꯩꯅ ꯍꯥꯟꯅꯗꯤ ꯌꯥꯝ ꯁꯥꯟꯅꯕꯗꯣ ꯉꯝꯗꯦ ꯍꯥꯏꯗꯤ ꯍꯛꯆꯥꯡꯗ ꯑꯅꯥꯕꯗꯣ ꯂꯩꯔꯕꯅꯤꯅ ꯑꯗꯨꯅ ꯍꯥꯏꯗꯤ ꯌꯣꯒꯥꯁꯦ ꯁꯥꯟꯅꯔꯕꯅꯤꯅ ꯅꯣꯡꯃꯒꯤ ꯄꯨꯡ ꯍꯥꯏꯗꯤ ꯄꯨꯡꯈꯥꯏꯃꯨꯛꯇ ꯑꯣꯏꯔꯁꯨ ꯄꯨꯡ ꯃꯨꯛꯇ ꯁꯥꯟꯅꯔꯕꯅꯤꯅ ꯑꯩꯈꯣꯏ ꯑꯩꯉꯣꯟꯗ ꯂꯩꯔꯝꯕ ꯑꯅꯥꯕ ꯃꯌꯥꯝꯗꯣ ꯈꯔ ꯈꯔ ꯇꯞꯅ ꯇꯞꯅ ꯇꯞꯅ ꯇꯞꯅ ꯇꯞꯅ ꯁꯨꯝ ꯐꯔꯛꯑꯦꯕ ꯌꯣꯒꯥ ꯍꯥꯏꯗꯤ ꯌꯣꯒꯥ ꯌꯣꯒꯥꯒꯤ ꯀꯥꯟꯅꯕꯗꯣ ꯈꯪꯉꯦꯕ ꯑꯩꯈꯣꯏꯗꯤ ꯑꯗꯨꯅ ꯍꯥꯏꯗꯤ ꯌꯣꯒꯥ ꯁꯥꯟꯅꯗꯕ ꯂꯩꯔꯝꯕ ꯃꯤ ꯃꯌꯥꯝꯗꯣ ꯌꯣꯒꯥꯁꯨ ꯁꯥꯟꯅꯕꯤꯌꯨ ꯍꯥꯏꯗꯤ ꯌꯣꯒꯥ ꯁꯥꯟꯅꯕꯗ ꯌꯣꯒꯥ ꯁꯥꯟꯅꯕꯒꯤ ꯀꯥꯟꯅꯕꯁꯤꯁꯨ ꯂꯧꯕꯤꯌꯨ ꯍꯥꯏꯗꯤ ꯃꯥꯒꯤ ꯀꯥꯟꯅꯕ ꯀꯥꯟꯅꯗꯕ ꯑꯗꯣ ꯌꯣꯒꯥ ꯁꯥꯟꯅꯕꯗ ꯀꯥꯟꯅꯗꯕ ꯍꯥꯏꯕꯗꯨꯗꯤ ꯀꯩꯝ ꯂꯩꯇꯦ ꯍꯥꯏꯗꯤ ꯌꯣꯒꯥ ꯍꯥꯏꯁꯤꯗꯤ ꯑꯐꯠꯇꯕ ꯄꯣꯠꯁꯨ ꯅꯠꯇꯦ ꯑꯩꯈꯣꯏꯒꯤ ꯍꯛꯆꯥꯡꯗ ꯂꯩꯔꯝꯕ ꯐꯠꯇꯕ ꯑꯣꯏꯒꯦꯔꯥ ꯑꯦꯅꯤ ꯅꯨꯡꯉꯥꯏꯇꯕ ꯑꯣꯏꯒꯦꯔꯥ ꯁꯤꯡꯂꯤ ꯅꯥꯎꯔꯤ ꯁꯣꯟꯊꯕ ꯁꯔꯨ ꯅꯥꯕ ꯈꯣꯠꯄ ꯑꯩꯈꯣꯏ ꯍꯛꯆꯥꯡ ꯐꯤꯠ ꯂꯩꯇꯕ ꯈꯣꯠꯇꯕ ꯃꯌꯥꯝ ꯂꯩꯔꯝꯕꯗꯣ ꯍꯥꯏꯗꯤ ꯌꯣꯒꯥ ꯁꯥꯟꯅꯔꯒꯗꯤ ꯍꯥꯏꯗꯤ ꯐꯤꯠ ꯑꯣꯏꯔꯛꯇꯣꯏꯅꯦꯕ ꯍꯥꯏꯗꯤ ꯌꯣꯒꯥ ꯁꯥꯟꯅꯕꯁꯦ ꯃꯤ ꯈꯨꯗꯤꯡꯃꯛꯅ ꯌꯣꯒꯥ ꯁꯥꯟꯅꯅꯤꯡꯉꯤ ꯁꯥꯟꯅꯅꯤꯡꯗꯦꯒ ꯍꯥꯏꯁꯦ ꯈꯪꯕ꯭ꯔꯥ ꯑꯗꯨ ꯇꯥꯕꯤꯅꯣꯕ ꯍꯥꯏꯗꯤ ꯌꯣꯒꯥ ꯁꯥꯟꯅꯔꯒꯅꯦ ꯃꯣꯏꯅ ꯈꯪꯉꯛꯀꯅꯤ ꯌꯣꯒꯥ ꯁꯥꯟꯅꯕ ꯍꯥꯏꯁꯦ ꯌꯣꯒꯥ ꯁꯥꯟꯅꯔꯒ ꯀꯌꯥꯃꯨꯛ ꯌꯥꯝꯅ ꯀꯥꯟꯅꯩ ꯍꯥꯏꯗꯤ ꯀꯌꯥꯃꯨꯛ ꯌꯥꯝꯅ ꯀꯥꯟꯅꯗꯦ ꯍꯥꯏꯕꯗꯣ ꯌꯣꯒꯥ ꯁꯥꯟꯅꯔꯒꯗꯤ ꯈꯪꯗꯣꯏꯅꯦꯕꯀꯣ ꯍꯥꯏꯗꯤ ꯌꯣꯒꯥꯁꯦ ꯑꯗꯨꯛꯀꯤ ꯃꯇꯤꯛ ꯀꯥꯟꯅꯩ ꯑꯩ ꯏꯁꯥꯁꯨ ꯌꯣꯒꯥ ꯁꯥꯟꯅꯕꯅꯤꯅ ꯍꯥꯏꯗꯤ ꯌꯣꯒꯥ ꯁꯥꯟꯅꯔꯕꯒꯤ ꯑꯩꯒꯤ ꯏꯁꯥꯗ ꯀꯥꯟꯅꯕ ꯍꯥꯏꯁꯦ ꯍꯥꯟꯅ ꯑꯩ ꯏꯁꯥ ꯐꯤꯠ ꯑꯣꯏꯗꯦ ꯍꯧꯖꯤꯛ ꯐꯤꯠ ꯑꯣꯏꯔꯦ ꯑꯗꯨꯅ ꯍꯥꯏꯗꯤ ꯏꯁꯥꯗ ꯑꯅꯥ ꯑꯅꯥꯕ ꯈꯣꯠꯄ ꯀꯌꯥ ꯑꯃ ꯂꯩꯔꯝꯕꯗꯣ ꯍꯧꯖꯤꯛꯇꯤ ꯂꯩꯇ꯭ꯔꯦꯕ ꯑꯃꯇ ꯌꯣꯒꯥ ꯁꯥꯟꯅꯕꯗꯒꯤ ꯑꯗꯨ ꯌꯣꯒꯥꯁꯦ ꯂꯣꯏꯅ ꯁꯥꯟꯅꯍꯟꯅꯤꯡꯉꯤ ꯁꯥꯟꯅꯍꯜꯂꯒ ꯑꯩꯈꯣꯏ ꯍꯛꯆꯥꯡꯗ ꯐꯤꯠ ꯑꯣꯏꯗꯕ ꯈꯣꯠꯇꯕ ꯂꯩꯔꯝꯕ ꯃꯌꯥꯝꯗꯣ ꯂꯣꯏꯅ ꯐꯤꯠ ꯑꯣꯏꯍꯟꯅꯤꯡꯉꯤ ꯌꯣꯒꯥ ꯁꯥꯟꯅꯕꯁꯦ ꯑꯗꯨꯛꯀꯤ ꯃꯇꯤꯛ ꯀꯥꯟꯅꯩ ꯉꯛꯁꯝ ꯀꯩꯗꯁꯨ ꯂꯣꯏꯅ ꯇ꯭ꯔꯥꯏ ꯇꯧꯕꯤꯌꯨ ꯌꯣꯒꯥ ꯁꯥꯟꯅꯔꯒ ꯀꯥꯟꯅꯕꯁꯨ ꯂꯧꯕꯤꯌꯨ ꯁꯤꯡꯂꯤ ꯅꯥꯎꯔꯤ ꯁꯣꯟꯊꯔꯝꯕ ꯑꯗꯨꯗꯒꯤ ꯍꯥꯔꯠꯀꯤꯗ ꯄ꯭ꯔꯣꯕ꯭ꯂꯦꯝ ꯂꯩꯔꯝꯕ ꯑꯗꯒꯤ ꯉꯛꯁꯝ ꯃꯔꯤ ꯅꯥꯕ ꯈꯨꯔꯨ ꯆꯤꯛꯄ ꯑꯩꯈꯣꯏꯒꯤ ꯍꯛꯆꯥꯡꯗ ꯊꯣꯛꯇꯕ ꯋꯦꯁ ꯄꯥꯔꯇꯤꯀꯜ ꯀꯌꯥ ꯑꯃꯁꯨ ꯂꯣꯏꯅ ꯊꯣꯂꯛꯇꯣꯏꯅꯦꯕ ꯌꯣꯒꯥ ꯁꯥꯟꯅꯔꯒꯗꯤ ꯍꯥꯏꯗꯤ ꯂꯣꯏꯅ ꯀꯥꯟꯅꯕꯗꯣ ꯂꯣꯏꯅ ꯐꯪꯉꯦꯕ ꯑꯗꯨꯅ ꯌꯣꯒꯥꯁꯦ ꯁꯥꯟꯅꯕꯤꯌꯨ ꯌꯣꯒꯥ ꯁꯥꯟꯅꯔꯇꯥꯔꯗꯤ ꯑꯗꯨꯛꯀꯤ ꯃꯇꯤꯛ ꯅꯨꯡꯉꯥꯏ ꯅꯨꯡꯉꯥꯏꯍꯜꯂꯕꯅꯤꯅ ꯍꯛꯆꯥꯡꯗ ꯑꯩꯈꯣꯏꯁꯦ ꯇꯨꯝꯕꯗꯕꯨ ꯑꯣꯏꯔꯣ ꯑꯃꯗꯕꯨ ꯑꯣꯏꯔꯣ ꯑꯦꯅꯤ ꯊꯕꯛ ꯑꯃ ꯆꯠꯄ ꯃꯇꯝꯗ

ꯋꯥꯏꯗꯅ ꯑꯗꯨꯅ ꯌꯣꯒꯥ ꯁꯥꯟꯅꯕꯁꯦ ꯁꯥꯟꯅꯍꯟꯅꯤꯡꯉꯤ ꯑꯩ ꯏꯁꯥꯁꯨ ꯌꯣꯒꯥ ꯁꯥꯟꯅꯕꯅꯤꯅ ꯁꯥꯟꯅꯍꯟꯅꯤꯡꯕꯒꯤ ꯍꯥꯏꯖꯕꯅꯤ ꯑꯗꯨꯅ ꯌꯣꯒꯥꯁꯦ ꯁꯥꯟꯅꯕꯤꯌꯨ ꯌꯣꯒꯥꯁꯦ ꯁꯥꯟꯅꯔꯒ ꯑꯩꯈꯣꯏ ꯍꯛꯆꯥꯡ ꯐꯅ ꯊꯝꯁꯤ ꯍꯛꯆꯥꯡ ꯐꯅ ꯊꯝꯕꯅ ꯑꯩꯈꯣꯏꯒꯤ ꯄꯥꯡꯒꯜꯅꯤ